ꯇꯤꯛꯅꯣꯂꯣꯖꯤ ꯁꯤꯖꯤꯟꯅꯕꯅ ꯑꯩꯈꯣꯏꯅ ꯑꯩꯈꯣꯏꯒꯤ ꯑꯀꯣꯏꯕꯗ ꯂꯩꯔꯤꯕ ꯃꯤꯑꯣꯏꯁꯤꯡ ꯑꯁꯤꯕꯨ ꯑꯃꯒ ꯑꯃꯒ ꯅꯛꯁꯤꯟꯅꯕ ꯍꯦꯜꯍꯜꯂꯤ ꯃꯥꯂꯦꯝ ꯑꯁꯤꯗ ꯂꯥꯞꯅ ꯂꯥꯞꯅ ꯂꯩꯈ꯭ꯔꯕ ꯃꯤꯑꯣꯏꯕꯁꯤꯡꯕꯨ ꯁꯣꯁꯤꯌꯦꯟ ꯃꯦꯗꯤꯌꯥꯒꯤ ꯃꯇꯦꯡꯅ ꯄꯥꯎ ꯐꯥꯎꯅꯩ ꯃꯥꯂꯦꯝ ꯑꯁꯤꯒꯤ ꯖꯒꯥ ꯑꯃꯗ ꯊꯣꯛꯄ ꯊꯧꯗꯣꯛ ꯋꯥꯊꯣꯛ ꯑꯋꯥ ꯑꯅꯥ ꯑꯁꯤ ꯑꯅꯥ ꯄꯨꯝꯅꯃꯛ ꯑꯩꯈꯣꯏꯒꯤ ꯃꯤꯠꯃꯥꯡꯗ ꯁꯣꯁꯤꯌꯦꯟ ꯃꯦꯗꯤꯌꯥꯒꯤ ꯃꯇꯦꯡꯅ ꯈꯨꯗꯛꯀꯤ ꯈꯨꯗꯛꯇ ꯎꯕ ꯐꯪꯂꯤ ꯃꯔꯝ ꯑꯗꯨꯅ ꯁꯣꯁꯤꯌꯦꯜ ꯃꯦꯗꯤꯌꯥ ꯑꯁꯤ ꯑꯗꯨꯛꯀꯤ ꯃꯇꯤꯛ ꯃꯤꯑꯣꯏꯕꯗ ꯀꯥꯟꯅꯩ ꯑꯗꯨꯕꯨ ꯑꯩꯈꯣꯏꯅ ꯁꯣꯁꯤꯌꯦꯜ ꯃꯦꯗꯤꯌꯥꯁꯤꯡ ꯑꯁꯤ ꯂꯥꯟꯅ ꯁꯤꯖꯤꯟꯅꯔꯕꯗꯤ ꯃꯤꯑꯣꯏꯕꯁꯤꯡꯒꯤ ꯃꯔꯛꯇ ꯐꯠꯇꯕ ꯊꯧꯗꯣꯛ ꯋꯥꯊꯣꯛ ꯁꯥꯟꯇꯤ ꯂꯩꯔꯛꯇꯦ ꯃꯔꯝ ꯑꯗꯨꯅ ꯁꯣꯁꯤꯌꯦꯜ ꯃꯦꯗꯤꯌꯥ ꯑꯁꯤ ꯅꯤꯌꯣꯝ ꯆꯨꯝꯅ ꯁꯤꯖꯤꯟꯅꯒꯗꯕꯅꯤ ꯁꯣꯁꯤꯌꯦꯜ ꯃꯤꯗꯤꯌꯥ ꯂꯥꯟꯅ ꯁꯤꯖꯤꯟꯅꯕꯅ ꯑꯩꯈꯣꯏꯒꯤ ꯁꯃꯥꯖ ꯑꯁꯤꯗ ꯑꯍꯣꯡꯕ ꯀꯌꯥ ꯂꯥꯛꯏ